ꯍꯩꯀꯣꯜꯗ ꯊꯥꯔꯤꯕ ꯍꯩꯁꯤꯡ ꯑꯃꯁꯨꯡ ꯂꯩꯁꯤꯡ ꯑꯁꯤꯅ ꯑꯩꯈꯣꯏꯗ ꯀꯥꯅꯕ ꯌꯥꯝ ꯄꯤ ꯎꯍꯩ ꯎꯍꯩꯁꯤ ꯃꯥꯏ ꯃꯇꯝ ꯃꯇꯝꯒꯤ ꯁꯤꯖꯤꯟꯒꯤ ꯃꯇꯨꯡꯏꯟꯅ ꯃꯥꯏ ꯃꯥꯏ ꯃꯍꯩ ꯃꯍꯩꯁꯤꯡ ꯐꯪꯉꯤ ꯃꯍꯩꯁꯤꯡ ꯑꯁꯤꯅ ꯑꯩꯈꯣꯏꯒꯤ ꯂꯩꯔꯤꯕ ꯑꯩꯈꯣꯏꯒꯤ ꯑꯀꯣꯏꯕꯗ ꯂꯩꯔꯤꯕ ꯃꯌꯥꯝ ꯁꯤꯡꯁꯤꯗ ꯃꯇꯝ ꯃꯇꯝꯒꯤ ꯑꯣꯏꯕ ꯍꯩꯔꯥꯁꯤꯡ ꯄꯨꯊꯣꯛꯇꯅ ꯃꯇꯝ ꯃꯇꯝꯒꯤ ꯍꯩꯔꯥꯗꯨꯅ ꯐꯪꯂꯤꯕ ꯀꯥꯅꯕꯁꯤꯡ ꯑꯁꯤꯅ ꯑꯩꯈꯣꯏꯒꯤ ꯏꯁꯥꯗ ꯅꯠꯇꯅ ꯃꯌꯥꯝꯗ ꯑꯃꯨꯛꯀ ꯍꯦꯟꯅ ꯀꯥꯅꯕꯗꯨ ꯐꯪꯍꯜꯂꯤ ꯑꯗꯨ ꯂꯩꯁꯤꯡ ꯑꯁꯤꯅ ꯂꯩꯇꯦꯡꯒꯤ ꯑꯣꯏꯅ ꯁꯤꯖꯤꯟꯅꯕꯁꯨ ꯀꯌꯥ ꯑꯃ ꯌꯥꯎꯋꯤ ꯂꯩꯇꯦꯡꯁꯤꯡ ꯑꯁꯤꯅ ꯑꯩꯈꯣꯏꯒꯤ ꯃꯤꯠꯌꯦꯡꯗ ꯐꯖꯕ ꯑꯗꯨꯒ ꯊꯥꯔꯤꯕ ꯍꯩꯔꯥꯁꯤꯡ ꯑꯁꯤꯒꯤ ꯍꯩꯔꯥꯁꯤꯡ ꯑꯁꯤꯒꯤ ꯑꯩꯈꯣꯏꯅ ꯉꯥꯏꯍꯥꯛꯇꯪ ꯄꯣꯊꯥꯐꯝ ꯑꯣꯏꯕꯁꯨ ꯌꯥꯎꯋꯤ ꯑꯗꯣ ꯊꯥꯔꯤꯕ ꯍꯩꯁꯤꯡ ꯑꯁꯤ ꯎꯄꯥꯝꯕꯤꯁꯤꯡ ꯑꯣꯏꯕꯅꯤꯅ ꯃꯁꯤꯗꯒꯤ ꯎ ꯋꯥ ꯃꯔꯥꯡ ꯀꯥꯏꯕꯅ ꯑꯣꯏꯕꯅ ꯃꯁꯤꯒꯤ ꯀꯥꯅꯕꯁꯤꯡ ꯑꯁꯤꯁꯨ ꯃꯌꯥꯝꯗ ꯑꯣꯛꯁꯤꯖꯦꯟꯗ ꯑꯣꯏꯔꯣ ꯃꯐꯝ ꯁꯤꯒꯤ ꯑꯣꯏꯕ ꯑꯩꯈꯣꯏ ꯀ꯭ꯂꯥꯏꯃꯦꯠꯇꯁꯨ ꯌꯥꯝ ꯀꯥꯅꯕ ꯄꯤ